ꯖꯒꯣꯏ ꯍꯥꯏꯕꯁꯤ ꯑꯩ ꯄꯤꯛꯂꯤꯉꯩꯗꯒꯤꯁꯨ ꯌꯥꯝꯅ ꯄꯥꯝꯖꯔꯛꯏ ꯑꯩ ꯏꯁꯥꯅ ꯑꯗꯨꯝ ꯀꯔꯤꯒꯨꯝꯕ ꯏꯁꯩ ꯈꯪꯗꯦ ꯃ꯭ꯌꯨꯖꯤꯛ ꯈꯪꯗꯦ ꯇꯥꯔꯒ ꯑꯗꯨꯝ ꯖꯒꯣꯏ ꯁꯥꯕꯁꯦ ꯌꯥꯝ ꯄꯥꯝꯃꯛꯏ ꯑꯩ ꯏꯁꯥꯅ ꯑꯗꯨꯝ ꯇꯧꯖꯔꯛꯏ ꯏꯁꯥꯅ ꯇꯝꯖꯩ ꯑꯗꯣ ꯑꯗꯒꯤ ꯁ꯭ꯀꯨꯜꯗꯁꯨ ꯀꯔꯤꯒꯨꯝꯕ ꯐꯪꯁꯟꯒꯨꯝꯕ ꯀꯔꯤꯒꯨꯝꯕ ꯑꯣꯏꯔꯁꯨ ꯑꯩ ꯑꯗꯨꯝ ꯌꯥꯎꯔꯛꯏ ꯄꯤꯛꯂꯤꯉꯩꯗꯒꯤ ꯑꯗꯨꯕꯨ ꯏꯃꯨꯡ ꯃꯅꯨꯡꯅ ꯌꯥꯈꯤꯗꯦ ꯑꯩꯈꯣꯏ ꯑꯍꯜ ꯂꯃꯟꯁꯤꯡꯁꯤꯅ ꯑꯗꯣ ꯌꯥꯗ꯭ꯔꯁꯨ ꯑꯩꯅ ꯑꯗꯨꯝ ꯁ꯭ꯀꯨꯜꯗ ꯐꯪꯁꯟꯒꯨꯝꯕ ꯑꯩꯈꯣꯏꯒꯤ ꯂꯩꯀꯥꯏꯗ ꯀꯔꯤꯒꯨꯝꯕ ꯑꯗꯨꯝ ꯂꯨꯍꯣꯡ ꯈꯣꯡꯗꯣꯡꯕ ꯊꯣꯛꯑꯁꯨ ꯑꯩ ꯑꯗꯨꯝ ꯇꯧꯔꯛꯈꯤ ꯑꯗꯨꯒꯨꯝꯕꯗꯨ ꯑꯗꯣ ꯁꯨꯝ ꯁ꯭ꯀꯨꯜꯗ ꯑꯩꯈꯣꯏꯒꯤ ꯐꯪꯁꯟ ꯑꯃ ꯇꯧꯕ ꯃꯇꯝꯗ ꯑꯩꯅ ꯀꯝꯄꯤꯇꯤꯁꯟ ꯌꯥꯎꯋꯤ ꯃꯌꯥꯝꯒ ꯑꯗ ꯌꯥꯎꯕ ꯃꯇꯝꯗ ꯂꯥꯏꯕꯛ ꯐꯗꯅ ꯑꯗꯨꯗ ꯑꯩꯅ ꯐꯥꯔꯁ ꯇꯥꯈꯤ ꯑꯗꯣ ꯁꯥꯔꯇꯤꯐꯤꯀꯦꯠꯁꯨ ꯐꯪꯉꯤ ꯑꯣꯖꯥ ꯃꯌꯥꯝꯅ ꯒꯤꯐꯁꯨ ꯑꯩ ꯌꯥꯝ ꯐꯪꯉꯤ ꯑꯗꯨ ꯎꯕꯗ ꯑꯗꯨꯝ ꯏꯃꯨꯡ ꯃꯅꯨꯡꯒꯤ ꯃꯤꯁꯤꯡꯁꯤꯅ ꯑꯩꯒꯤ ꯁꯞꯄꯣꯔꯠ ꯈꯔ ꯇꯧꯔꯛꯈꯤ ꯑꯗꯨꯃꯥꯏꯅ ꯑꯗꯒꯤꯗꯤ ꯀꯣꯟꯅ ꯌꯨꯝ ꯄꯥꯂꯛꯑꯕ ꯃꯇꯨꯡꯗꯒꯤꯗꯤ ꯖꯒꯣꯏ ꯏꯁꯩꯁꯦ ꯑꯩ ꯂꯦꯞꯈ꯭ꯔꯦ ꯑꯗꯨꯒ ꯍꯧꯖꯤꯛꯁꯨ ꯌꯥꯝ ꯄꯥꯝꯃꯤ ꯖꯒꯣꯏ ꯏꯁꯩꯁꯦ